ꯑꯩꯅ ꯑꯣꯟꯂꯥꯏꯅꯗꯒꯤ ꯑꯉꯥꯡꯒꯤ ꯐꯤꯔꯣꯜ ꯈꯔ ꯆꯦꯟꯖꯕ ꯑꯗꯨ ꯌꯥꯝꯅ ꯉꯟꯅ ꯌꯧꯔꯛꯑꯦ ꯑꯃꯗꯤ ꯄꯣꯠ ꯆꯩꯁꯤꯡ ꯑꯗꯣ ꯑꯩꯈꯣꯏꯅ ꯐꯣꯟꯗ ꯎꯕꯒ ꯂꯥꯛꯏꯕ ꯄꯣꯠꯇꯨꯒ ꯌꯥꯝꯅ ꯆꯥꯟꯅꯩ ꯑꯃꯗꯤ ꯌꯥꯝꯅ ꯐꯕ ꯑꯣꯏꯗꯨꯅ ꯂꯩꯔꯝꯃꯦ ꯑꯗꯨꯅ ꯑꯣꯟꯂꯥꯏꯟꯗ ꯆꯦꯟꯕ ꯑꯁꯦ ꯌꯥꯝꯅ ꯐꯩ ꯍꯥꯏꯅ ꯈꯟꯖꯩ